ꯑꯗꯨ ꯃꯊꯛꯇ ꯑꯩꯈꯣꯏꯁꯦ ꯆꯨꯖꯥꯛ ꯍꯥꯏꯔꯁꯨ ꯑꯩꯈꯣꯏꯁꯦ ꯀꯥꯂꯦꯟ ꯊꯥ ꯀꯥꯂꯦꯟ ꯊꯥꯗ ꯊꯥꯕꯅꯦ ꯑꯗꯨ ꯀꯥꯂꯦꯟ ꯊꯥꯗ ꯊꯥꯔꯒ ꯑꯩꯈꯣꯏꯅ ꯑꯗꯨꯝ ꯀꯥꯂꯦꯟꯗ ꯑꯗꯨꯝ ꯆꯥꯕ ꯍꯧꯔꯛꯑꯕꯅꯦ ꯑꯗꯨ ꯍꯋꯥꯏ ꯑꯣꯏꯔꯁꯨ ꯑꯩꯈꯣꯏꯒꯤ ꯍꯋꯥꯏ ꯑꯁꯥꯡꯕ ꯑꯣꯏꯔꯁꯨ ꯀꯥꯂꯦꯟ ꯊꯥꯗꯒꯤ ꯊꯥꯔꯒ ꯑꯩꯈꯣꯏ ꯑꯗꯨꯝ ꯍꯥꯎꯅ ꯑꯗꯨꯝ ꯆꯥꯔꯕꯅꯦ ꯑꯗꯨꯅ ꯑꯩꯈꯣꯏꯒꯤ ꯐꯤꯜꯗ ꯑꯩꯈꯣꯏꯒꯤ ꯏꯪꯈꯣꯜꯗ ꯅꯨꯡꯉꯥꯏꯅ ꯆꯥꯕ ꯌꯥꯕ ꯅꯨꯡꯉꯥꯏꯅ ꯊꯥꯄ ꯊꯛꯄ ꯌꯥꯕ ꯑꯗꯨ ꯀꯤꯔꯤ ꯀꯤꯔꯤꯅꯣ ꯍꯥꯏꯔꯗꯤ ꯍꯧꯖꯤꯛ ꯑꯩꯅ ꯃꯣꯔꯣꯛ ꯑꯣꯏꯅ ꯍꯧꯖꯤꯛ ꯑꯩꯅ ꯍꯥꯏꯔꯤꯁꯦ ꯑꯗꯨꯒꯨꯝꯕꯅꯦ ꯑꯗꯨ ꯃꯊꯛꯇ ꯂꯐꯣꯏꯒꯨꯝꯕꯁꯨ ꯑꯩꯈꯣꯏꯅ ꯀꯥꯂꯦꯟ ꯊꯥꯗ ꯊꯥꯔꯗꯤ ꯑꯗꯨꯝ ꯀꯥꯂꯦꯟ ꯊꯥꯗ ꯍꯩꯖꯤꯡ ꯐꯥꯔꯒ ꯃꯄꯨꯡ ꯐꯥꯔꯒ ꯑꯗꯨꯝ ꯆꯥꯏ ꯑꯩꯈꯣꯏꯅ ꯏꯟꯊꯝ ꯊꯥꯗ ꯊꯥꯔꯗꯤ ꯀꯥꯂꯦꯟꯁꯦ ꯏꯟꯊꯝ ꯊꯥꯗ ꯊꯥꯔꯗꯤ ꯂꯐꯣꯏꯁꯦ ꯃꯥꯒꯤꯁꯦ ꯂꯋꯨꯡꯁꯦ ꯏꯟꯊꯝ ꯊꯥꯗ ꯊꯣꯂꯛꯑꯒ ꯑꯩꯈꯣꯏꯅ ꯄꯤꯛꯇ꯭ꯔꯨ ꯄꯤꯛꯂꯒ ꯆꯥꯕ ꯌꯥꯗꯕ ꯈꯣꯠꯇꯕ ꯂꯩꯕꯅꯦ ꯑꯗꯨꯅ ꯑꯩꯈꯣꯏꯅ ꯁꯃꯔꯒꯤ ꯀꯥꯂꯦꯟ ꯊꯥ ꯍꯥꯏꯕꯁꯦ ꯀꯔꯤ ꯀꯔꯤ ꯂꯐꯣꯏ ꯑꯣꯏꯔꯁꯨ ꯃꯔꯨ ꯑꯣꯏꯅ ꯑꯗꯨꯝ ꯀꯥꯂꯦꯟ ꯊꯥꯗ ꯊꯥꯔꯨꯕꯅꯦ ꯑꯗꯨꯅ ꯑꯩꯈꯣꯏꯅ ꯁꯦꯐꯇꯤ ꯃꯦꯖ꯭ꯌꯣꯔ ꯑꯗꯨꯅ ꯑꯩꯈꯣꯏꯅ ꯀꯔꯝ ꯍꯥꯏꯅ ꯍꯥꯔꯚꯦꯁꯇꯤꯡꯗ ꯇꯧꯗ꯭ꯔꯤꯉꯩꯗ ꯀꯔꯃꯥꯏꯅ ꯇꯧꯁꯤꯒꯦ ꯍꯥꯏꯔꯗꯤ ꯑꯩꯈꯣꯏꯅ ꯅꯥꯄꯤ ꯍꯥꯏꯕꯁꯦ ꯐꯖꯅ ꯄꯦꯡꯕꯤꯕ ꯇꯥꯏ ꯑꯩꯈꯣꯏꯅ ꯂꯩꯕꯥꯛ ꯂꯩꯍꯥꯎ ꯄꯨꯔꯒ ꯃꯈꯣꯏꯕꯨ ꯐꯖꯅ ꯁꯦꯕꯥ ꯇꯧꯕꯤꯕ ꯇꯥꯏ ꯑꯗꯨ ꯃꯊꯛꯇ ꯑꯩꯈꯣꯏꯅ ꯍꯥꯔ ꯑꯗꯨ ꯀꯔꯤ ꯀꯔꯤ ꯐꯔꯇꯤꯂꯥꯏꯖꯔ ꯍꯥꯞꯆꯤꯟꯗ꯭ꯔꯁꯨ ꯑꯩꯈꯣꯏꯅ ꯑꯩꯈꯣꯏꯒꯤ ꯂꯣꯀꯦꯜꯃꯦꯠ ꯑꯩꯈꯣꯏꯒꯤ ꯂꯩꯔꯤꯕ ꯏꯪꯈꯣꯜꯗ ꯀꯔꯤ ꯀꯔꯤ ꯆꯥꯟꯅꯒꯦ ꯍꯥꯏꯕꯗꯨ ꯑꯩꯈꯣꯏꯅ ꯐꯖꯅ ꯍꯥꯞꯄꯤꯔꯒ ꯁꯟꯊꯤꯒꯨꯝꯕ ꯀꯔꯤ ꯀꯔꯤ ꯑꯣꯏꯒꯦꯔꯣ ꯑꯗꯨꯅ ꯍꯥꯞꯆꯤꯜꯂꯒ ꯑꯗꯨꯝ ꯅꯨꯡꯉꯥꯏꯅ ꯍꯧꯔꯒ ꯃꯁꯥꯁꯦ ꯅꯣꯏꯔꯒ ꯐꯖꯔꯒ ꯆꯥꯕꯁꯨ ꯍꯥꯎꯋꯤ ꯆꯥꯕꯁꯨ ꯃꯁꯥꯁꯨ ꯀꯥꯟꯅꯩ ꯑꯗꯨ ꯑꯩꯈꯣꯏꯒꯤꯗꯃꯛꯇ ꯌꯥꯝ ꯑꯣꯏꯖꯕ ꯑꯃ ꯑꯣꯏꯕꯅꯦ ꯑꯗꯨꯅ ꯍꯥꯏꯔꯤꯕ ꯑꯩꯈꯣꯏ ꯍꯧꯖꯤꯛ ꯊꯥꯕꯤꯒꯨꯝꯕ ꯃꯥꯏꯔꯦꯟꯒꯨꯝꯕ ꯆꯨꯖꯥꯛꯒꯨꯝꯕ ꯍꯋꯥꯏ ꯑꯁꯥꯡꯕꯒꯨꯝꯕ ꯏꯠꯁꯦꯇ꯭ꯔꯥ ꯑꯗꯨꯒꯨꯝꯕꯁꯦ ꯑꯩꯈꯣꯏꯅ ꯀꯥꯂꯦꯟ ꯊꯥꯗ ꯑꯌꯥꯝꯕ ꯊꯥꯅꯔꯒ ꯑꯩꯈꯣꯏꯅ ꯅꯨꯡꯉꯥꯏꯅ ꯍꯥꯔꯚꯦꯁ ꯇꯧꯔꯒ ꯆꯥꯕ ꯐꯪꯉꯤ ꯍꯥꯏꯕꯁꯨ ꯑꯩ ꯃꯌꯥꯝꯗ ꯍꯥꯏꯅꯤꯡꯉꯦ